ꯑꯩꯈꯣꯏꯒꯤ ꯑꯦꯔꯤꯌꯥꯗ ꯀ꯭ꯂꯥꯁ ꯇꯦꯟꯒꯤ ꯃꯇꯨꯡꯗ ꯃꯌꯥꯝꯅ ꯄ꯭ꯔꯤꯐꯔꯦꯟꯁ ꯄꯤꯕꯁꯦ ꯑꯅꯝꯕ ꯀ꯭ꯂꯥꯁ ꯏꯂꯚꯦꯟ ꯇꯨꯌꯦꯜꯞ ꯇꯝꯊꯕ ꯍꯥꯏꯗꯤ ꯑꯗꯨꯅ ꯁꯥꯏꯟꯁꯅꯦ ꯑꯥꯔꯠꯁꯅꯦ ꯀꯣꯃꯔꯁꯅꯦ ꯁꯤ ꯂꯥꯏꯟ ꯑꯍꯨꯝꯁꯤꯗ ꯇꯝꯊꯅꯕ ꯑꯗꯨꯝ ꯇꯝꯊꯅꯩ ꯑꯗꯨꯒ ꯃꯤ ꯈꯔꯗꯤ ꯑꯗꯨꯝ ꯗꯤꯄ꯭ꯂꯣꯃꯥ ꯏꯟ ꯀꯝꯄ꯭ꯌꯨꯇꯔ ꯏꯟꯖꯤꯅꯤꯌꯥꯔꯤꯡ ꯇꯝꯕ ꯌꯥꯎꯋꯤ ꯗꯤꯄ꯭ꯂꯣꯃꯥ ꯏꯟ ꯏꯂꯦꯛꯇ꯭ꯔꯤꯀꯦꯜ ꯏꯟꯖꯤꯅꯤꯌꯔꯤꯡ ꯁꯨꯃꯥꯏꯅ ꯑꯣꯏ ꯇꯝꯕ ꯌꯥꯎꯋꯤ ꯑꯗꯒꯤ ꯍꯣꯇꯦꯜ ꯃꯦꯅꯦꯖꯒꯨꯝꯕꯗ ꯗꯤꯄ꯭ꯂꯣꯃꯥ ꯑꯗꯨꯝ ꯇꯝꯈꯤꯕ ꯌꯥꯎꯋꯤ ꯑꯗꯨꯃꯥꯏꯅ ꯃꯣꯏꯒꯤ ꯄ꯭ꯔꯣꯐꯦꯁꯟꯅꯦꯜ ꯑꯣꯏꯕ ꯍꯥꯏꯗꯤ ꯁꯣꯔꯠ ꯇꯥꯔꯝ ꯀꯣꯔꯁꯦꯁ ꯈꯔꯗ ꯑꯗꯨꯝ ꯇꯝꯅꯈꯤꯕꯁꯨ ꯌꯥꯎꯋꯦ ꯑꯗꯨꯑꯣꯏꯁꯨ ꯑꯅꯝꯕꯅ ꯁꯥꯏꯟꯁꯅꯦ ꯑꯥꯔꯠꯅꯦ ꯀꯣꯃꯔꯁꯅꯦ ꯁꯤꯗ ꯑꯅꯝꯕ ꯂꯣꯏ ꯆꯠꯂꯦꯕ ꯑꯗꯨ ꯁꯤ ꯑꯍꯨꯝꯁꯤꯗꯩꯁꯨ ꯑꯃꯨꯛ ꯁꯥꯏꯟꯁꯇꯅ ꯍꯦꯟꯅ ꯆꯠꯄꯗꯣ ꯑꯣꯏꯌꯦꯕ ꯍꯥꯏꯗꯤ ꯃꯃꯥ ꯃꯄꯥ ꯑꯗꯒꯤ ꯄꯦꯔꯦꯟꯁ ꯑꯣꯏꯕꯁꯤꯡꯁꯤꯅꯀꯣ ꯃꯆꯥꯁꯤꯡꯁꯦ ꯇꯨꯌꯦꯜꯞꯐꯧꯁꯤꯗꯤ ꯑꯅꯝꯕ ꯂꯣꯏꯅ ꯂꯣꯏꯊꯣꯛꯍꯟꯅꯤꯡꯕꯗꯣ ꯇꯨꯌꯦꯜꯞꯁꯤ ꯂꯣꯏꯔꯒ ꯂꯣꯏ ꯇꯧꯕ ꯌꯥꯕ ꯉꯥꯛꯇ ꯑꯣꯏꯕꯅꯤꯅ ꯀ꯭ꯋꯥꯂꯤꯐꯤꯀꯦꯁꯟꯁꯦ ꯇꯨꯌꯦꯜꯞ ꯑꯦꯟ ꯑꯕꯐ ꯂꯣꯏ ꯑꯣꯏꯍꯟꯅꯤꯡꯉꯦꯕ ꯍꯥꯏꯗꯤ ꯑꯦꯛꯖꯥꯝ ꯑꯝ ꯊꯥꯔꯛꯄ ꯃꯇꯝꯗ ꯀ꯭ꯂꯥꯁ ꯇꯦꯟ ꯄꯥꯁꯀꯨꯝꯕꯁꯤꯗꯤ ꯀꯩꯁꯨ ꯌꯥꯝꯅ ꯀꯧꯕ ꯑꯣꯏꯗꯦ ꯑꯗꯨꯒ ꯂꯥꯏꯔꯤꯛꯁꯦ ꯀ꯭ꯂꯥꯁ ꯇꯨꯌꯦꯜꯞꯐꯧ ꯇꯝꯕꯁꯦ ꯑꯗꯨꯝ ꯃꯦꯟꯗꯦꯇꯔꯤ ꯑꯣꯏꯕꯒꯤ ꯇꯥꯏꯞꯇ ꯇꯧꯌꯦꯕ ꯑꯩꯈꯣꯏ ꯁ꯭ꯋꯥꯏꯗꯗꯤ ꯑꯗꯨꯅ ꯃꯤꯈꯩꯁꯤꯅ ꯁ꯭ꯀꯨꯜꯁꯤꯡꯁꯦ ꯑꯅꯝꯕ ꯁꯥꯏꯟꯁꯀꯨꯝꯕ ꯑꯥꯔꯠꯁꯀꯨꯝꯕ ꯀꯣꯃꯔꯁꯀꯨꯝꯕ ꯑꯗꯨꯗ ꯂꯣꯏꯅ ꯇꯦꯟ ꯂꯣꯏꯔꯒ ꯃꯣꯏꯒꯤ ꯄ꯭ꯔꯤꯐꯔꯦꯟꯁꯁꯤ ꯄꯤꯌꯦ ꯑꯗꯨꯒ ꯉꯁꯥꯏꯒꯤ ꯗꯤꯄ꯭ꯂꯣꯃꯥ ꯏꯟ ꯍꯣꯇꯦꯜ ꯃꯦꯅꯦꯖꯃꯦꯟꯀꯥꯁꯤꯅ ꯌꯥꯝꯅ ꯊꯕꯛ ꯇꯧꯅꯤꯡꯉꯕ ꯃꯤꯒꯨꯝꯕꯒꯤꯅ ꯑꯅꯝꯕ ꯑꯣꯏꯌꯦꯕ ꯍꯥꯏꯗꯤ ꯂꯥꯏꯔꯤꯛ ꯂꯥꯏꯁꯨꯗ ꯊꯋꯥꯏ ꯌꯥꯎꯗꯕꯒꯨꯝꯕꯒꯤꯅ ꯑꯅꯝꯕ ꯑꯣꯏꯌꯦꯕꯀꯣ ꯑꯗꯨꯅ ꯀ꯭ꯂꯥꯁ ꯇꯨꯌꯦꯜꯞ ꯐꯥꯎꯁꯤꯗꯤ ꯇꯝꯗ ꯌꯥꯗꯕꯅꯤ ꯈꯟꯅꯔꯒ ꯑꯗꯨꯝ ꯁꯥꯏꯟꯁ ꯀꯣꯃꯔꯁ ꯑꯥꯔꯠꯁ ꯁꯤꯗ ꯇꯝꯍꯜꯂꯦ ꯑꯗꯨꯒ ꯑꯗꯨꯒꯤ ꯂꯣꯏꯔ ꯃꯇꯨꯡꯗ ꯃꯥꯏ ꯃꯥꯏ ꯆꯠꯅꯤꯡꯕ ꯂꯥꯏꯟꯁꯤꯗ ꯑꯗꯨꯝ ꯆꯠꯅꯩ